ꯃꯅꯤꯄꯨꯔꯒꯤ ꯃꯐꯝꯁꯤꯗꯗꯤ ꯂꯝꯂꯛꯀꯤ ꯁꯥ ꯑꯆꯧꯕ ꯃꯅꯤꯄꯨꯔꯒꯤ ꯑꯣꯏꯅ ꯖꯨꯗ ꯅꯠꯇꯅ ꯃꯐꯝ ꯑꯇꯩꯗ ꯐꯪꯗꯦ ꯑꯗꯨꯕꯨ ꯁꯉꯥꯏ ꯍꯥꯏꯔꯤꯕ ꯁꯥ ꯑꯁꯤꯗꯤ ꯌꯥꯝꯅ ꯐꯖꯩ ꯑꯗꯨꯒ ꯌꯦꯡꯕꯗꯁꯨ ꯄꯨꯛꯅꯤꯡ ꯌꯥꯝꯅ ꯍꯨꯕ ꯑꯗꯒꯤꯗꯤ ꯃꯐꯝ ꯑꯇꯩ ꯑꯇꯣꯞꯄ ꯑꯃꯇꯁꯨ ꯐꯪꯕ ꯅꯠꯇꯦ ꯑꯗꯨꯅ ꯃꯅꯤꯄꯨꯔꯒꯤ ꯑꯣꯏꯅ ꯀꯩꯕꯨꯜ ꯂꯝꯖꯥꯎꯗ ꯐꯪꯉꯤ ꯍꯥꯏꯔꯤꯕ ꯁꯥ ꯑꯁꯤ ꯑꯗꯨꯒ ꯉꯥꯛ ꯁꯦꯟꯕꯒꯤ ꯊꯕꯛꯁꯤꯃꯗꯤ ꯏꯁꯇꯦꯠ ꯒꯣꯕꯔꯟꯃꯦꯟꯅ ꯃꯅꯤꯄꯨꯔ ꯒꯣꯕꯔꯟꯃꯦꯟꯒ ꯇꯧꯗꯅ ꯂꯣ ꯁꯦꯝꯗꯅ ꯑꯗꯒꯤꯗꯤ ꯃꯤꯗꯨꯅꯗꯤ ꯁꯥ ꯁꯤꯡꯁꯤꯕꯨ ꯁꯥꯗꯥꯟꯕꯗꯤ ꯅꯣꯡꯃꯩ ꯀꯥꯞꯄ ꯑꯗꯒꯤꯗꯤ ꯂꯥꯡ ꯊꯥꯛꯑꯒ ꯐꯥꯕ ꯑꯗꯒꯤꯗꯤ ꯐꯥꯔꯒ ꯍꯣꯇꯦꯜꯗ ꯌꯣꯟꯕ ꯑꯗꯒꯤ ꯊꯣꯡꯗꯣꯛꯑꯒ ꯌꯣꯟꯕ ꯁꯤꯒꯨꯝꯕ ꯃꯌꯥꯝ ꯑꯃ ꯑꯊꯤꯡꯕ ꯊꯝꯃꯤ ꯃꯅꯤꯄꯨꯔ ꯒꯣꯕꯔꯟꯃꯦꯟꯅ ꯑꯗꯨꯅ ꯍꯥꯏꯔꯤꯕ ꯂꯣ ꯁꯤꯡꯁꯤꯁꯨ ꯑꯗꯨꯝ ꯁꯦꯝꯃꯒ ꯊꯝꯃꯤ ꯑꯗ ꯆꯍꯤ ꯑꯍꯨꯝ ꯆꯍꯤ ꯑꯃ ꯖꯦꯜꯗ ꯂꯩꯕ ꯊꯥ ꯑꯍꯨꯝ ꯑꯃ ꯃꯉꯥ ꯑꯃ ꯇꯔꯨꯛ ꯑꯃ ꯖꯦꯜꯗ ꯂꯩꯕ ꯑꯗꯒꯤ ꯐꯥꯏꯟ ꯑꯣꯏꯅ ꯂꯤꯁꯤꯡ ꯇꯔꯥ ꯊꯤꯕ ꯑꯗꯒꯤ ꯃꯉꯥ ꯊꯤꯕ ꯁꯨꯃꯥꯏꯅ ꯃꯌꯥꯝ ꯑꯃ ꯁꯦꯝꯃꯒ ꯂꯩ ꯑꯩꯒꯤ ꯀꯩꯔꯣꯜ ꯂꯩꯀꯥꯏꯗ ꯑꯩꯒꯤ ꯏꯁꯨꯡ ꯏꯃꯥꯟꯅꯕꯗ ꯑꯩꯒꯤ ꯏꯆꯥ ꯏꯅꯥꯎꯅ ꯀꯩꯒꯨꯝꯕ ꯑꯗꯨꯒꯤ ꯊꯕꯛꯇꯨꯅ ꯑꯦ ꯁꯟ ꯁꯥꯁꯦ ꯇꯥꯍꯟꯗꯅ ꯀꯩꯗꯣ ꯐꯥꯗꯅ ꯈꯣꯠꯇꯅ ꯇꯧꯔꯝꯃꯒꯁꯨ ꯑꯩꯒꯤ ꯏꯆꯥꯅꯤ ꯑꯩꯒꯤ ꯏꯅꯥꯎꯅꯤ ꯑꯩꯒꯤ ꯃꯔꯨꯞꯅꯤ ꯃꯄꯥꯡꯅꯤꯅ ꯀꯟꯈꯠꯂꯒ ꯊꯝꯅꯤꯡꯗꯦ ꯍꯥꯏꯗꯤ ꯃꯅꯤꯄꯨꯔꯒꯤ ꯑꯣꯏꯅꯗꯤ ꯁꯉꯥꯏ ꯍꯥꯏꯔꯤꯕ ꯁꯥ ꯑꯁꯦ ꯑꯁꯨꯛꯀꯤ ꯃꯇꯤꯛ ꯇꯥꯡꯕ ꯁꯥ ꯑꯣꯏꯕꯅꯤꯅ ꯑꯗꯨꯒ ꯑꯗꯨꯒꯨꯝꯕꯒꯤ ꯉꯥꯛ ꯁꯦꯟꯕꯒꯤꯁꯤꯡꯁꯤꯗ ꯃꯅꯤꯄꯨꯔ ꯒꯣꯕꯔꯟꯃꯦꯟꯅ ꯂꯧꯈꯠꯂꯛꯏꯕ ꯊꯕꯛ ꯊꯧꯔꯝꯁꯤꯡꯁꯤꯗ ꯑꯩꯁꯨ ꯁꯔꯨꯛ ꯌꯥꯒꯦ ꯍꯥꯏꯅ ꯈꯟꯖꯩ